ꯍꯂꯣ ꯎꯝ ꯁꯤ ꯈꯣꯡꯎꯞ ꯌꯣꯟꯕ ꯗꯨꯀꯥꯟꯗꯨꯔꯣ ꯎꯝ ꯑꯣ ꯑꯣ ꯑꯉꯥꯡꯒꯤ ꯁ꯭ꯀꯨꯜꯒꯤ ꯈꯣꯡꯎꯞ ꯑꯝꯇ ꯂꯧꯒꯦ ꯇꯧꯕ ꯎꯝ ꯑꯣ ꯑꯉꯥꯡ ꯁ꯭ꯀꯨꯜ ꯍꯧꯖꯤꯛ ꯆꯍꯤ ꯍꯣꯏ ꯍꯣꯏ ꯎꯝ ꯑꯉꯥꯡꯗꯨ ꯀ꯭ꯂꯥꯁ ꯁꯤꯛꯁꯇ ꯀꯥꯔꯤꯌꯦꯕ ꯎꯝ ꯅꯝꯕꯔ ꯐꯣꯔ ꯑꯣ ꯎꯝ ꯎꯝ ꯃꯥꯅꯤ ꯃꯥꯅꯤ ꯑꯗꯣ ꯑꯉꯥꯡꯗꯨ ꯄꯨꯔꯛꯑꯒ ꯅꯣꯡꯃꯅꯦ ꯑꯩ ꯂꯥꯛꯑꯒꯦ ꯆꯍꯤ ꯑꯩꯒꯤ ꯏꯁꯥꯒꯤꯁꯨ ꯑꯝꯇ ꯂꯧꯒꯦꯅ ꯇꯧꯕ ꯑꯩꯈꯣꯏꯒꯤ ꯐ꯭ꯂꯦꯠꯇꯣ ꯎꯝ ꯎꯝ ꯍꯣꯏ ꯍꯣꯏ ꯍꯣꯏ ꯍꯣꯏ ꯍꯣꯏ ꯊꯣꯛꯂꯛꯀꯦ ꯇꯧꯕꯗꯨ ꯊꯕꯛ ꯆꯤꯟꯕ ꯃꯇꯝ ꯑꯣꯏꯕꯅꯤꯅ ꯊꯣꯛꯂꯛꯄ ꯅꯪꯗ꯭ꯔꯦ ꯑꯣ ꯑꯗꯨꯅ ꯍꯌꯦꯡ ꯑꯩ ꯑꯉꯥꯡꯗꯨ ꯄꯨꯔꯒ ꯂꯥꯛꯑꯒꯦ

ꯎꯝ ꯑꯗꯨꯗꯤ ꯍꯣ ꯐꯔꯦ ꯐꯔꯦ ꯍꯌꯦꯡ ꯂꯥꯛꯑꯒꯦꯀꯣ ꯊꯝꯃꯒꯦ